ꯌꯥꯅꯤ ꯑꯩꯈꯣꯏ ꯏꯃꯨꯡ ꯑꯩꯈꯣꯏ ꯏꯆꯤꯜꯅꯥꯎ ꯑꯍꯨꯝ ꯄꯣꯛꯏ ꯑꯩꯅ ꯑꯍꯟꯅꯤ ꯌꯥꯏꯃꯕ ꯏꯅꯥꯎꯅꯤꯄꯥ ꯑꯃꯒ ꯏꯆꯟꯅꯨꯄꯤ ꯑꯃꯒ ꯄꯣꯛꯏ ꯑꯩꯈꯣꯏ ꯑꯍꯨꯝꯅꯤ ꯑꯩꯈꯣꯏ ꯕꯥꯅ ꯊꯕꯛ ꯁꯨꯔꯒ ꯑꯩꯈꯣꯏ ꯊꯥꯛꯑꯦ ꯑꯩꯈꯣꯏ ꯑꯗꯨꯝ ꯂꯥꯏꯔꯤꯛ ꯂꯥꯏꯁꯨ ꯇꯝꯃꯒ ꯏꯃꯥ ꯏꯄꯥꯅ ꯁꯨꯔꯒ ꯄꯨꯁꯤꯜꯂꯛꯑꯒ ꯑꯩꯈꯣꯏꯒꯤ ꯍꯣꯠꯅꯕꯤꯕꯗꯣ ꯑꯩꯈꯣꯏ ꯑꯗꯨꯝ ꯒ꯭ꯌꯥꯟ ꯇꯥꯅ ꯂꯥꯏꯔꯤꯛ ꯂꯥꯏꯁꯨ ꯄꯨꯛꯅꯤꯡ ꯆꯪꯅ ꯑꯩꯈꯣꯏ ꯆꯠꯂꯤ ꯑꯩꯒ ꯇꯤꯟꯅꯕ ꯃꯔꯨꯞ ꯃꯄꯥꯡꯁꯤꯡ ꯐꯩ ꯑꯩꯒꯤ ꯑꯗꯨꯝ ꯑꯋꯥꯕ ꯀꯩꯗꯧꯕ ꯃꯣꯏꯅ ꯂꯩꯔꯗꯤ ꯃꯣꯏꯅ ꯃꯇꯦꯡ ꯄꯥꯡꯕꯤ ꯑꯩꯅ ꯈꯪꯗꯕ ꯀꯩꯗꯧꯕ ꯃꯣꯏꯅ ꯈꯪꯕ ꯌꯥꯎꯔꯗꯤ ꯑꯗꯨꯝ ꯆꯨꯝꯊꯣꯛꯄꯤ ꯑꯩꯅꯁꯨ ꯇꯤꯟꯅꯔꯤꯕ ꯃꯔꯨꯞ ꯃꯄꯥꯡꯁꯤꯡ ꯌꯥꯝ ꯆꯦꯠꯅ ꯅꯤꯡꯖꯩ ꯃꯣꯏꯅꯁꯨ ꯑꯩꯒꯤ ꯐꯠꯇꯅꯉꯥꯏ ꯑꯝꯇꯁꯨ ꯇꯧꯗꯦ ꯐꯠꯇꯅꯉꯥꯏ ꯇꯧꯕ ꯃꯤꯑꯣꯏ ꯌꯥꯎꯔꯝꯕꯗꯤ ꯌꯥꯏ ꯑꯗꯨꯕꯨ ꯈꯪꯉꯨꯗꯦ ꯑꯩꯅ ꯇꯤꯟꯅꯕ ꯑꯌꯥꯝꯕꯅ ꯑꯩꯅ ꯑꯗꯨꯝ ꯐꯅꯁꯨ ꯎꯏ ꯐꯅꯁꯨ ꯈꯜꯂꯤ ꯐꯁꯨ ꯐꯩ ꯑꯗꯨꯕꯨ ꯏꯃꯥꯟꯅꯕꯃꯈꯩꯁꯦ ꯑꯩꯒꯤꯗꯃꯛꯇꯁꯨ ꯑꯗꯨꯝ ꯂꯦꯞꯄꯤ ꯑꯩꯒꯤ ꯑꯩꯒꯤ ꯊꯕꯛ ꯑꯃ ꯑꯩꯅ ꯉꯝꯃꯣꯏꯗꯕ ꯑꯣꯏꯔꯁꯨ ꯃꯣꯏꯅ ꯉꯝꯅꯤ ꯑꯩꯈꯣꯏ ꯂꯩꯁꯤꯗꯤ ꯍꯥꯏꯔꯒ ꯄꯨꯛꯅꯤꯡ ꯊꯧꯒꯠꯂꯛꯄꯒꯨꯝꯕ ꯑꯗꯨꯃꯥꯏꯅꯁꯨ ꯇꯧꯋꯤ